ꯑꯥ ꯀꯩꯅꯣꯅꯦ ꯑꯥ ꯆꯠꯂꯤꯉꯩꯗꯨꯗ ꯀꯔꯤ ꯑꯩꯈꯣꯏꯒꯤ ꯑꯦꯟꯁꯥꯡ ꯑꯦꯟꯁꯥꯡ ꯊꯣꯡꯕꯒꯤ ꯑꯥ ꯀꯩꯅꯣꯗꯣ ꯎꯌꯥꯟꯗꯨ ꯅꯨꯡꯉꯥꯏꯇ꯭ꯔꯦꯕ ꯑꯃ ꯑꯃꯒꯨꯝꯕ ꯌꯦꯡꯂꯛꯂꯁꯤꯔꯥ ꯑꯣ

ꯀꯩꯅꯣ ꯎꯌꯥꯟꯗꯨꯔꯣ ꯑꯃꯈꯛꯇꯪ ꯂꯧꯒꯦꯗ ꯈꯔ ꯐꯕꯗ ꯂꯧꯒꯤꯅꯤ ꯑꯇꯩꯁꯨ

ꯑꯣ ꯑꯣ ꯀꯩꯅꯣꯒꯗꯤ ꯕꯤꯇꯥꯃꯤꯟꯒꯗꯤ ꯌꯥꯎꯕ꯭ꯔꯣ ꯑꯣ ꯕꯤꯇꯥꯃꯤꯟꯗꯨꯅꯦ ꯑꯗꯒꯤ ꯆꯥꯕ ꯇꯨꯝꯕꯒꯤ ꯆꯥꯕ ꯇꯨꯝꯕꯒꯤ ꯍꯤꯗꯥꯛꯇꯨꯃꯅꯦꯀꯣ ꯑꯗꯨꯃꯒ ꯂꯧꯔꯒꯦ

ꯑꯦꯟꯁꯥꯡ ꯑꯦꯟꯁꯥꯡ ꯅꯥꯄꯤꯗꯤ ꯀꯔꯤ ꯀꯔꯤ ꯃꯔꯨ ꯃꯔꯥꯡ ꯀꯔꯤ ꯀꯔꯤꯗꯨ ꯂꯧꯗꯧ ꯃꯉꯥꯏꯔꯦ ꯑꯇꯩꯗꯤ ꯑꯇꯩꯗꯤ ꯑꯌꯥꯝꯕ ꯀꯩꯅꯣꯗꯒꯤ ꯂꯧꯔꯅꯤ ꯑꯣ ꯎꯝ ꯍꯣꯏ ꯑꯗꯒꯤ ꯑꯥ ꯍꯣꯏ ꯀꯩꯅꯣꯒꯤ ꯑꯉꯥꯡ ꯆꯍꯤ ꯇꯔꯦꯠ ꯅꯤꯄꯥꯜ ꯁꯨꯕꯒꯤ ꯃꯣꯏꯒꯤ ꯅꯨꯄꯤ ꯃꯆꯥꯒꯤ ꯈꯣꯡꯎꯞꯇ ꯃꯣꯏ ꯑꯅꯤꯒꯤ ꯑꯃꯃꯝꯒ ꯂꯧꯒꯦ ꯅꯝꯕꯔꯗꯤ ꯀꯌꯥꯝ ꯑꯣꯏꯗꯣꯏꯅꯣ ꯈꯪꯗꯦ ꯆꯍꯤ ꯇꯔꯨꯛ ꯇꯔꯦꯠ ꯃꯨꯛꯀꯤ ꯑꯉꯥꯡꯅꯤ ꯅꯨꯄꯤ ꯃꯆꯥ ꯏꯁꯀ꯭ꯔꯠꯀ ꯀꯔꯤ ꯀꯔꯤ ꯌꯥꯎꯕ꯭ꯔꯣ ꯑꯥ ꯑꯣ

ꯎꯝ ꯑꯧ

ꯍꯣꯏ ꯍꯣꯏ ꯍꯣꯏ ꯍꯣꯏ ꯍꯣꯏ ꯍꯣꯏ

ꯍꯣꯏ ꯍꯣꯏ ꯍꯣꯏ

ꯎꯝ ꯃꯣꯏ ꯁ꯭ꯀꯨꯜ ꯁ꯭ꯀꯨꯜꯒꯤ ꯕꯦꯒꯇꯤ ꯌꯥꯎꯕ ꯅꯠꯇ꯭ꯔꯣ ꯑꯧ ꯑꯧ ꯑꯧ ꯑꯉꯥꯡꯅ ꯑꯉꯥꯡꯅ ꯄꯨꯕꯒꯤꯗꯣ ꯑꯣ

ꯑꯥ ꯕ꯭ꯂꯦꯛꯇ ꯑꯣꯏꯅ ꯇꯧꯒꯦ

ꯑꯃꯅ ꯑꯃꯅ ꯔꯦꯗ ꯇꯧꯔꯛꯑꯣ ꯑꯃꯅ ꯕ꯭ꯂꯦꯛ ꯇꯧꯔꯛꯑꯣ ꯑꯧ ꯃꯆꯤꯟ ꯃꯅꯥꯎꯒꯤ ꯑꯣꯏꯅꯅꯕ ꯎꯝ ꯑꯧ ꯈꯣꯡꯎꯞꯇꯨꯒ ꯑꯧ ꯑꯧ ꯐꯤꯔꯣꯟꯗꯤ ꯑꯇꯩꯗꯤ ꯊꯣꯏꯗꯣꯛꯄ ꯏꯁꯀ꯭ꯔꯠꯇꯤ ꯂꯩꯕ ꯅꯠꯇ꯭ꯔꯣ

ꯑꯥ ꯁ꯭ꯀꯨꯜ ꯁ꯭ꯀꯨꯜꯒꯤꯅꯦ ꯕ꯭ꯂꯨ ꯕ꯭ꯂꯨ ꯕ꯭ꯂꯨ ꯑꯣ ꯑꯣ ꯑꯉꯧꯕꯗꯤ ꯂꯩꯔꯦ

ꯉꯥ ꯀꯔꯤ ꯉꯥ ꯎꯟ ꯉꯥꯗꯨꯔꯣ ꯑꯣ ꯏꯂꯤꯁꯥꯒꯨꯝꯕ ꯍꯣꯏ ꯍꯣꯏ ꯑꯗꯨ ꯍꯥ ꯑꯄꯥꯝꯕꯁꯦ ꯑꯇꯩꯗꯤ ꯊꯣꯏꯗꯣꯛꯄ ꯀꯩꯅꯣ ꯇꯧꯗ꯭ꯔꯦꯗ ꯑꯥ ꯑꯩꯈꯣꯏ ꯑꯥꯜꯂꯨ ꯅꯨꯡꯂꯨꯗꯤ ꯁꯤꯗ ꯁꯨꯝ ꯂꯧꯔꯒꯦ ꯇꯧꯅꯤ ꯑꯣ ꯇꯤꯜꯍꯧ ꯏꯍꯦ ꯇꯤꯜꯍꯧ ꯆꯅꯝꯁꯨ ꯌꯥꯏꯅꯦ

ꯍꯣꯏ ꯍꯣꯏ ꯇꯤꯜꯍꯧꯒ ꯆꯅꯝꯒꯗꯨ ꯀꯦ ꯖꯤ ꯑꯃꯃꯝꯒꯤ ꯆꯥꯡ ꯂꯧꯔꯒꯦ

ꯍꯣꯏ ꯍꯣꯏ ꯑꯧ ꯈꯣꯡ ꯀꯩꯅꯣꯅꯦ ꯏꯁꯀ꯭ꯔꯠ ꯕ꯭ꯂꯨꯗꯨꯅꯦꯀꯣ ꯑꯗꯒꯤ ꯈꯣꯡꯎꯞ ꯈꯣꯡꯎꯞꯇꯨꯅꯦ ꯈꯣꯡꯎꯞꯇꯨ ꯅꯝꯕꯔ ꯀꯌꯥ ꯑꯣꯏꯗꯣꯏꯅꯣ ꯈꯪꯗꯦꯅꯦ ꯑꯩꯕꯣ ꯑꯥꯎ ꯇꯔꯨꯛ ꯇꯔꯦꯠꯀꯤꯅꯤ ꯑꯥ ꯍꯣꯏ ꯍꯣꯏ

ꯍꯣꯏ ꯑꯗꯒꯤ ꯑꯥ ꯖꯤ ꯄꯦꯗ ꯀꯥꯞꯂꯛꯂꯁꯨ ꯌꯥꯏ ꯑꯧ ꯍꯧꯖꯤꯛꯀꯤ ꯍꯣꯝ ꯗꯤꯂꯤꯕꯔꯤ ꯂꯥꯛꯀꯗꯣꯏꯗꯣ ꯑꯗꯨꯗ ꯄꯤꯔꯛꯂꯁꯨ ꯌꯥꯏ

ꯍꯣꯏ ꯍꯣꯏ ꯍꯣꯏ ꯑꯧ ꯑꯣ ꯊꯝꯃꯣ ꯊꯝꯃꯣ